ꯑꯉꯥꯡꯁꯤꯡꯗ ꯔꯥꯏꯝꯁ ꯇꯝꯕꯤꯕꯁꯦ ꯑꯩꯁꯦ ꯌꯥꯝ ꯄꯥꯝꯖꯩꯌꯦ ꯑꯉꯥꯡꯁꯤꯡꯒ ꯂꯣꯏꯅꯕꯁꯤꯁꯨ ꯑꯩꯁꯦ ꯌꯥꯝ ꯄꯥꯝꯖꯕ ꯍꯥꯏ ꯇꯥꯔꯦ ꯑꯗꯨꯅ ꯑꯩꯅ ꯔꯥꯏꯝꯁꯀꯤ ꯇ꯭ꯔꯦꯅꯤꯡꯁꯦ ꯆꯠꯆꯔꯨꯕꯅꯦꯕ ꯑꯗꯣ ꯑꯉꯥꯡꯁꯤꯡꯁꯤꯗ ꯑꯩꯅ ꯐꯖꯅ ꯃꯈꯣꯏꯗ ꯊꯥꯖꯕ ꯊꯝꯃꯤꯁꯦ ꯑꯩꯅ ꯔꯥꯏꯝꯁꯁꯦ ꯐꯖꯅ ꯑꯉꯥꯡꯁꯤꯡꯁꯤꯗ ꯍꯔꯥꯎ ꯍꯔꯥꯎ ꯐꯖꯅ ꯇꯝꯕꯤꯔꯒꯗꯤ ꯃꯈꯣꯏꯗ ꯍꯥꯏꯗꯤ ꯃꯈꯣꯏꯗꯤ ꯑꯉꯥꯡꯅꯤꯅ ꯁꯨꯝ ꯂꯥꯏꯔꯤꯛꯀꯤ ꯋꯥꯈꯜꯗꯤ ꯊꯣꯏꯅ ꯂꯩꯕ ꯅꯠꯇꯕꯅꯤꯅ ꯁꯨꯝ ꯔꯥꯏꯝꯁ ꯍꯥꯏꯕꯁꯤꯗꯤ ꯑꯩꯈꯣꯏꯒꯤ ꯊꯦꯛꯇꯅ ꯈꯣꯠꯇꯅ ꯈꯔ ꯑꯗꯨꯝ ꯇꯧꯕꯅꯤꯅ ꯑꯗꯣ ꯑꯉꯥꯡꯁꯤꯡꯁꯤꯅ ꯍꯦꯟꯅ ꯅꯨꯡꯉꯥꯏꯖ ꯍꯔꯥꯎꯖꯕꯗꯣ ꯎꯔꯒ ꯑꯗꯨꯅ ꯃꯈꯣꯏꯁꯦ ꯍꯥꯏꯗꯤ ꯁ꯭ꯀꯨꯜꯁꯦ ꯂꯥꯛꯅꯤꯡꯗ꯭ꯔꯒꯁꯨ ꯍꯌꯦꯡ ꯉꯁꯤ ꯂꯥꯛꯑꯝꯃꯒ ꯍꯌꯦꯡ ꯂꯥꯛꯅꯤꯡꯗ꯭ꯔꯒꯁꯨ ꯑꯁ ꯃꯤꯁꯅ ꯉꯔꯥꯡ ꯔꯥꯏꯝꯁ ꯁꯛꯈꯤꯕꯗꯣ ꯅꯨꯡꯉꯥꯏꯕꯅꯤꯍꯦ ꯈꯜꯂꯒ ꯁ꯭ꯀꯨꯜꯗꯨꯁꯨ ꯑꯗꯨꯝ ꯂꯥꯛꯅꯤꯡꯅꯕꯅ ꯑꯗꯨꯝ ꯈꯜꯂꯦ ꯑꯉꯥꯡꯁꯤꯡꯁꯦ ꯑꯗꯨꯒ ꯑꯉꯥꯡꯁꯤꯡꯁꯦ ꯃꯈꯣꯏꯕꯨ ꯌꯥꯝ ꯍꯔꯥꯎꯖꯍꯟꯕꯗꯣ ꯑꯩꯉꯣꯟꯗꯁꯨ ꯌꯥꯝ ꯅꯨꯡꯉꯥꯏꯖꯕ ꯍꯥꯏꯇꯥꯔꯦ ꯑꯗꯨꯒ ꯁ꯭ꯀꯨꯜꯗꯣ ꯄꯤꯛꯂꯤꯉꯩꯗꯒꯤ ꯁꯨꯝ ꯀꯥꯕꯗꯣ ꯃꯥꯏ ꯋꯥꯈꯜꯗ ꯀꯥꯅꯤꯡꯕꯩ ꯋꯥꯈꯜꯁꯦ ꯂꯩ ꯇꯥꯔꯒꯗꯤ ꯍꯌꯦꯡ ꯑꯗꯨꯝ ꯆꯥꯎꯔꯒꯁꯨ ꯃꯈꯥ ꯃꯈꯥ ꯁꯨꯝ ꯂꯥꯏꯔꯤꯛ ꯇꯝꯕ ꯍꯥꯏꯁꯤꯗꯤ ꯂꯣꯏꯕ ꯅꯥꯏꯗꯦ ꯑꯗꯨꯅ ꯐꯖꯅ ꯑꯗꯨꯝ ꯑꯦꯛꯁꯄꯤꯔꯤꯌꯦꯟꯁ ꯑꯣꯏꯅ ꯇꯝꯅꯕ ꯔꯤꯒꯨꯂꯔ ꯑꯣꯏꯅꯕ ꯑꯩꯅ ꯐꯖꯅ ꯊꯥꯖꯕꯁꯦ ꯃꯈꯣꯏꯗ ꯑꯩꯅ ꯊꯝꯖꯕꯅꯦꯕ ꯑꯉꯥꯡꯁꯤꯡꯁꯤꯗ